ꯑꯣ ꯍꯜꯂꯣ ꯇꯥꯏ ꯇꯥꯏ ꯑꯩ ꯍꯧꯖꯤꯛꯇꯤ ꯍꯣꯁꯄꯤꯇꯥꯜꯗ ꯆꯠꯀꯦꯅ ꯍꯣꯁꯄꯤꯇꯥꯜꯗ ꯂꯩꯌꯦꯅꯦ

ꯑꯣ ꯑꯉꯥꯡ ꯆꯠꯈ꯭ꯔꯕꯗꯤ ꯑꯗꯨꯝ ꯅꯨꯡꯉꯥꯏꯔꯒ ꯂꯩꯕ꯭ꯔꯥ ꯑꯣ ꯑꯠꯆꯥ ꯅꯍꯥꯟ ꯃꯥꯁꯦ ꯗꯥꯏꯔꯤꯌꯥ ꯇꯧꯔꯒ ꯑꯗꯨꯝ ꯈꯨꯗꯛꯇ ꯆꯠꯈꯤꯕꯗꯣ ꯑꯩꯗꯤ ꯁꯣꯝꯗ ꯊꯕꯛ ꯆꯤꯟꯕꯒꯤ ꯑꯩ ꯂꯥꯛꯄ ꯅꯪꯗ꯭ꯔꯕꯀꯣ ꯑꯗꯨꯅ ꯅꯈꯣꯏꯒꯤ ꯍꯣꯁꯄꯤꯇꯥꯜꯒꯤ ꯏꯁꯇꯥꯐꯅ ꯐꯖꯅ ꯌꯦꯡꯕꯤꯕ ꯅꯈꯣꯏꯅ ꯐꯖꯅ ꯁꯦꯕꯥ ꯁꯦꯕꯥ ꯇꯧꯕꯤꯕꯁꯦ ꯌꯥꯝ ꯅꯨꯡꯉꯥꯏꯔꯦꯑꯅ ꯑꯩꯁꯨ ꯍꯥꯏꯅꯤꯡꯉꯦ ꯑꯗꯨ ꯅꯈꯣꯏꯒꯤ ꯃꯊꯛꯇꯁꯨ ꯏꯁꯣꯔꯅ ꯕꯣꯔ ꯄꯤꯕ ꯑꯣꯏꯁꯅꯨ ꯍꯥꯏꯕꯕꯨꯗꯤ ꯅꯈꯣꯏꯅ ꯇꯧꯔꯨꯕ ꯊꯕꯛꯁꯤꯡ ꯅꯈꯣꯏꯅ ꯐꯖꯅ ꯇꯧꯕꯤꯕꯅꯤꯅ ꯀꯣ ꯑꯗꯨ ꯇꯨꯡꯗ ꯂꯥꯛꯀꯗꯧꯕ ꯑꯣꯏꯔꯁꯨ ꯇꯨꯡꯗ ꯂꯥꯛꯀꯗꯧꯕ ꯃꯇꯨꯡꯗꯁꯨ ꯅꯈꯣꯏꯅ ꯐꯖꯅ ꯁꯦꯕꯥ ꯇꯧꯔꯒ ꯃꯤꯒꯤ ꯕꯣꯔꯁꯨ ꯐꯪꯕ ꯏꯁꯣꯔꯒꯤ ꯕꯣꯔꯁꯨ ꯐꯪꯕ ꯑꯃ ꯑꯣꯏꯁꯅꯨ ꯍꯥꯏꯅ ꯑꯩ ꯍꯥꯏꯖꯅꯤꯡꯉꯦ ꯅꯈꯣꯏꯗꯁꯨ ꯀꯣ ꯅꯈꯣꯏꯅ ꯊꯋꯥꯏ ꯍꯛꯆꯥꯡ ꯀꯠꯊꯣꯛꯑꯒ ꯑꯅꯥꯕꯒꯤꯗꯃꯛꯇ ꯏꯆꯥꯒꯤꯗꯃꯛꯇ ꯅꯈꯣꯏꯅ ꯂꯥꯏꯌꯦꯡꯕꯁꯦ ꯌꯥꯝ ꯅꯨꯡꯉꯥꯏꯌꯦ ꯑꯗꯨꯅ ꯇꯨꯡꯗ ꯂꯥꯛꯀꯗꯕ ꯃꯤꯁꯤꯡꯗꯁꯨ ꯑꯗꯨꯃꯥꯏꯅ ꯍꯔꯥꯎ ꯍꯟꯕ ꯑꯗꯨꯃꯥꯏꯅ ꯅꯨꯡꯉꯥꯏꯊꯣꯛꯍꯟꯂꯣꯀꯣ ꯎꯝ ꯎꯝ ꯅꯈꯣꯏ ꯏꯁꯇꯥꯐꯁꯤꯡꯗ ꯑꯩꯁꯦ ꯍꯟꯗꯛ ꯂꯥꯛꯀꯦ ꯍꯥꯏꯕꯕꯨꯗꯤ ꯑꯩ ꯁꯣꯝꯗꯒꯤ ꯉꯁꯤ ꯉꯁꯤ ꯍꯌꯦꯡꯁꯦ ꯑꯩ ꯊꯕꯛ ꯑꯃ ꯑꯆꯤꯟꯕ ꯑꯃ ꯂꯩꯕ ꯀꯣ ꯑꯗꯨꯅ ꯑꯩ ꯍꯥꯡꯆꯤꯠꯁꯦ ꯁꯣꯏꯗꯕꯤ ꯑꯩ ꯂꯥꯛꯀꯦ ꯂꯥꯛꯑꯒ ꯑꯉꯥꯡꯒꯤꯁꯨ ꯑꯩ ꯕꯦꯁꯤꯛꯇꯨ ꯑꯩ ꯃꯥꯕꯨꯁꯨ ꯎꯟꯅꯒꯦ ꯃꯥꯒꯤꯁꯨ ꯂꯥꯏꯌꯦꯡꯕꯗ ꯃꯥ ꯈꯔ ꯃꯁꯥꯁꯨ ꯅꯨꯡꯉꯥꯏꯔꯦ ꯈꯔ ꯐꯔꯦ ꯗꯥꯛꯇꯔꯁꯤꯡꯅ ꯐꯖꯅ ꯏꯁꯇꯥꯐꯁꯤꯡꯁꯤꯅ ꯐꯖꯅ ꯃꯥꯕꯨ ꯇ꯭ꯔꯤꯠꯃꯦꯟ ꯇꯧꯕꯤꯌꯦ ꯍꯥꯏꯕꯅꯤꯅꯀꯣ ꯑꯗꯨ ꯌꯥꯝ ꯅꯨꯡꯉꯥꯏꯔꯦ ꯑꯗꯨꯅ ꯑꯩ ꯍꯥꯡꯆꯤꯠ ꯂꯥꯛꯇꯤ ꯂꯥꯛꯀꯦ ꯍꯥꯏꯕꯕꯨꯗꯤ ꯑꯩ ꯍꯌꯦꯡꯅꯤꯗ ꯍꯌꯦꯡꯁꯦ ꯑꯩ ꯊꯕꯛ ꯑꯃ ꯑꯆꯤꯟꯕ ꯑꯃ ꯂꯩꯕꯅꯦ ꯂꯥꯛꯄ ꯀꯥꯟꯗ ꯀꯩ ꯑꯆꯥꯄꯣꯠ ꯍꯥ ꯑꯣ ꯕ꯭ꯂꯥꯟꯀꯦꯠ ꯀꯣ ꯍꯣꯏ ꯍꯣꯏ ꯑꯩ ꯄꯨꯔꯛꯀꯦ ꯄꯨꯔꯛꯀꯦ ꯕ꯭ꯂꯥꯟꯀꯦꯠꯁꯨ ꯑꯩ ꯄꯨꯔꯛꯀꯦ ꯍꯥꯏꯕꯗꯤ ꯑꯗꯨꯃꯥꯏꯅ ꯅꯈꯣꯏꯅ ꯗꯔꯀꯥꯔ ꯇꯥꯕꯗꯣ ꯑꯗꯨꯝ ꯍꯥꯏꯕꯤꯔꯛꯑꯣ ꯀꯣ ꯗꯔꯀꯥꯔ ꯇꯥꯕꯗꯨ ꯑꯩ ꯄꯨꯕꯤꯔꯛꯀꯦ ꯑꯗꯨꯗꯤ ꯑꯩꯅ ꯅꯈꯣꯏꯅ ꯐꯖꯅ ꯑꯉꯥꯡꯁꯤꯕꯨ ꯐꯖꯅ ꯁꯦꯕꯥ ꯇꯧꯕꯤꯔꯒ ꯂꯥꯏꯌꯦꯡꯕꯁꯤꯕꯨ ꯀꯔꯤ ꯑꯩ ꯅꯈꯣꯏꯒꯤ ꯂꯃꯟ ꯀꯩꯅꯣꯅ ꯁꯤꯡꯁꯤꯔꯣ ꯑꯆꯥꯄꯣꯠ ꯄꯨꯔꯛꯎꯔꯣ ꯍꯣꯏꯕ ꯑꯗꯨꯕꯨꯗꯤ ꯑꯗꯨ ꯋꯥꯅꯦ ꯍꯥꯏꯕꯕꯨꯁꯨ ꯑꯗꯨ ꯑꯣꯏꯔꯁꯨ ꯅꯈꯣꯏꯅ ꯐꯖꯅ ꯌꯦꯡꯕꯤꯕꯒꯤ ꯑꯩ ꯌꯥꯝ ꯅꯨꯡꯉꯥꯏꯔꯦ ꯍꯥꯏꯅ ꯑꯩꯅ ꯑꯆꯥꯄꯣꯠꯀꯨꯝꯕ ꯀꯣꯜ ꯗ꯭ꯔꯤꯡꯒꯨꯝꯕ ꯑꯩ ꯄꯨꯔꯛꯀꯦꯀꯣ ꯅꯈꯣꯏꯒꯤꯗꯃꯛꯇ ꯀꯣ

ꯍꯥꯏꯕꯒꯤ ꯑꯩꯅ ꯑꯆꯥꯄꯣꯠꯀꯨꯝꯕ ꯀꯣꯜ ꯗ꯭ꯔꯤꯡꯒꯨꯝꯕ ꯄꯨꯔꯛꯑꯒ ꯆꯥꯃꯤꯟꯅꯁꯦ ꯊꯛꯃꯤꯟꯅꯁꯤꯀꯣ ꯎꯝ ꯑꯗꯨꯗꯤ ꯌꯥꯝ ꯅꯨꯡꯉꯥꯏꯔꯦ ꯑꯗꯨꯗꯤ ꯉꯁꯤꯗꯤ ꯊꯝꯃꯒꯦ ꯀꯣꯟꯅ ꯑꯩ ꯍꯥꯡꯆꯤꯠ ꯂꯥꯛꯀꯦꯀꯣ ꯑꯣ ꯑꯣꯀꯦ ꯑꯣꯀꯦ ꯄꯣꯠꯆꯩꯗꯨ ꯄꯨꯔꯛꯀꯦ ꯑꯗꯨ ꯃꯪ ꯐꯁꯤꯀꯣ ꯉꯁꯤꯗꯤꯀꯣ ꯑꯣꯀꯦ ꯇꯣ ꯒꯨꯠ ꯅꯥꯏꯠ